ꯁꯥꯟꯅ ꯈꯣꯠꯅꯕꯗ ꯃꯥꯏ ꯄꯥꯛꯄ ꯑꯃꯁꯨꯡ ꯃꯥꯏꯊꯤꯕꯁꯦ ꯑꯗꯨꯝ ꯂꯩꯔꯗꯕꯅꯦ ꯃꯥꯏ ꯄꯥꯑ ꯃꯥꯏ ꯄꯥꯛꯑꯒꯁꯨ ꯍꯥꯏꯗꯤ ꯅꯪꯒꯤ ꯄꯣꯇꯦꯟꯁꯤꯑꯦꯜꯗꯣ ꯌꯧꯗ꯭ꯔꯒꯗꯤ ꯅꯪ ꯍꯣꯠꯅꯕ ꯂꯦꯞꯄ ꯌꯥꯗꯦ ꯃꯥꯏ ꯄꯥꯑꯦꯅ ꯂꯦꯝꯅ ꯂꯩꯊꯣꯛꯄ ꯌꯥꯔꯣꯏ ꯑꯗꯨꯒ ꯃꯥꯏꯊꯤꯔꯒꯁꯨ ꯃꯥꯏꯊꯤꯕꯗꯨꯗꯒꯤ ꯇꯝꯍꯧꯒꯗꯕꯅꯤ ꯍꯩꯗꯤ ꯀꯩꯗ ꯁꯣꯏꯈ꯭ꯔꯤꯅꯣ ꯀꯃꯥꯏꯅ ꯇꯧꯔꯒ ꯑꯩ ꯃꯥꯏꯊꯤꯔꯨꯏꯅꯣ ꯍꯥꯏꯕꯗꯣ ꯅꯩꯅꯔꯒ ꯃꯊꯪꯗ ꯃꯥꯏꯊꯤꯗꯅꯕ ꯍꯣꯠꯅꯒꯗꯕꯅꯦꯅ ꯍꯥꯏꯒꯦ